ꯍꯜꯂꯣ ꯑꯥ ꯁꯤꯁꯦ ꯂꯩ ꯌꯣꯟꯐꯝ ꯑꯣꯏꯗꯣꯏꯔꯥ

ꯑꯥ ꯑꯗꯣ ꯂꯩ ꯊꯥꯕꯒꯤ ꯃꯈꯜꯁꯤꯡꯁꯦ ꯀꯔꯤ ꯀꯔꯤ ꯂꯩꯒꯦ ꯎꯝ

ꯂꯩꯁꯦ ꯆꯦꯔꯩꯒꯨꯝꯕ ꯑꯗꯒꯤ ꯎꯝ ꯍꯣꯏ ꯑꯗꯨꯝ ꯈꯤꯇꯪ

ꯑꯣ ꯑꯗꯨ ꯄ꯭ꯔꯥꯏꯁꯇꯤ ꯀꯌꯥ ꯀꯌꯥ ꯀꯃꯥꯏꯅ ꯇꯧꯒꯦ ꯑꯗꯣ ꯑꯩꯈꯣꯏꯅ ꯑꯗꯨꯝ

ꯑꯩꯈꯣꯏꯅ ꯑꯗꯨꯝ ꯂꯥꯛꯄ ꯀꯥꯟꯗ ꯑꯗꯨꯝ ꯈꯔ ꯑꯗꯨꯝ ꯀꯨꯟꯃꯨꯛꯇꯤ ꯑꯗꯨꯝ ꯂꯧꯔꯒꯦꯅ ꯈꯜꯂꯤ

ꯑꯣ ꯑꯗꯨꯒꯨꯝꯕꯗꯨꯁꯨ ꯑꯗꯨꯝ ꯄ꯭ꯔꯥꯏꯁ ꯃꯥꯟꯅꯕ꯭ꯔꯣ ꯀꯃꯥꯏꯅ ꯇꯧꯒꯦ

ꯑꯩꯈꯣꯏꯅ ꯑꯗꯨꯝ ꯂꯧ ꯂꯥꯛꯄ ꯀꯥꯟꯗ ꯑꯗꯨꯝ ꯂꯧꯕ ꯌꯥꯒꯗ꯭ꯔꯥ ꯄꯨꯕ ꯑꯗꯨꯝ ꯌꯥꯗꯣꯏꯔꯥ ꯅꯠꯇ꯭ꯔꯒꯅ ꯅꯣꯡ ꯅꯤꯅꯤ ꯍꯨꯝꯅꯤ ꯑꯗꯨꯃꯥꯏꯅ ꯆꯪꯗꯣꯏꯔꯣ ꯑꯗꯣ ꯁꯤꯒꯤꯗꯤ ꯗꯤꯂꯤꯕꯔꯤꯒꯤ ꯒꯨꯝꯕ ꯌꯥꯕ ꯈꯨꯗꯣꯡ ꯆꯥꯕ ꯂꯩꯕ꯭ꯔꯥ

ꯍꯣ ꯑꯗꯨꯗꯤ ꯅꯨꯡꯉꯥꯏꯖꯔꯦ ꯌꯥꯝꯅ ꯊꯝꯖꯔꯦ ꯂꯥꯛꯂꯝꯗꯥꯏꯗ ꯍꯥꯏꯔꯛꯂꯒꯦ ꯑꯧ